ꯑꯩꯅ ꯁꯤꯖꯤꯟꯅꯖꯔꯤꯕ ꯃꯔꯨ ꯃꯔꯥꯡ ꯃꯆꯜ ꯍꯥꯏꯔꯒꯗꯤ ꯃꯣꯔꯣꯛ ꯍꯥꯏꯔꯒꯁꯨ ꯑꯩꯒꯤ ꯑꯣꯏꯖꯕ ꯏꯁꯥꯅ ꯁꯦꯝꯖꯕ ꯃꯣꯔꯣꯛ ꯖꯤꯔꯥ ꯍꯥꯏꯔꯒꯁꯨ ꯏꯁꯥꯅ ꯑꯗꯨꯝ ꯁꯨꯖꯕ ꯑꯗꯨꯒ ꯌꯥꯏꯉꯪ ꯍꯥꯏꯔꯒꯁꯨ ꯌꯥꯏꯉꯪꯁꯨ ꯏꯁꯥ ꯑꯗꯨꯝ ꯁꯦꯝꯖꯕ ꯑꯗꯨꯒꯨꯝꯕ ꯏꯁꯥꯒꯤ ꯑꯣꯔꯒꯥꯅꯤꯛꯀꯤ ꯑꯣꯏꯕ ꯃꯔꯨ ꯃꯔꯥꯡ ꯑꯣꯏꯕꯅ ꯑꯩꯒꯤ ꯑꯦꯟꯁꯥꯡ ꯑꯩꯒꯤ ꯃꯆꯜꯁꯦ ꯑꯗꯨꯝ ꯍꯥꯎꯋꯦ